ꯑꯩꯈꯣꯏꯅ ꯁꯤꯗ ꯑꯅꯛꯄ ꯁ꯭ꯋꯥꯏꯗ ꯐꯪꯕ ꯀꯔꯕꯥꯔꯗ ꯁꯤꯖꯟꯅꯕ ꯌꯥꯕ ꯄꯣꯠꯁꯤꯡ ꯍꯥꯏꯇꯥꯔꯒꯗꯤ ꯀꯧꯅꯥ ꯂꯩꯔꯦ ꯑꯩꯈꯣꯏꯅ ꯐꯛ ꯁꯥꯕꯗ ꯁꯤꯖꯤꯟꯅꯩ ꯋꯥ ꯂꯩꯔꯦ ꯑꯩꯈꯣꯏꯒꯤ ꯄꯣꯂꯥꯡ ꯁꯥꯕꯗ ꯊꯨꯃꯣꯛ ꯁꯥꯕꯗ ꯁꯤꯖꯤꯟꯅꯩ ꯂꯥꯡ ꯂꯨ ꯊꯨꯝꯅꯅꯉꯥꯏ ꯂꯨ ꯁꯥꯕꯗꯁꯨ ꯁꯤꯖꯤꯟꯅꯩ ꯑꯗꯒꯤ ꯍꯪꯒꯥꯝ ꯂꯩꯔꯦ ꯀꯣꯕꯤ ꯂꯩꯔꯦ ꯑꯂꯨ ꯑꯁꯤꯅꯆꯤꯡꯕ ꯃꯌꯥꯝ ꯑꯃ ꯑꯩꯈꯣꯏꯒꯤ ꯁꯤꯖꯤꯟꯅꯅꯤꯡꯉꯥꯏ ꯕꯤꯖꯤꯅꯦꯁꯇ ꯀꯔꯕꯥꯔꯗ ꯁꯤꯖꯤꯟꯅꯅꯤꯡꯉꯥꯏ ꯃꯌꯥꯝ ꯑꯃ ꯂꯩ